ꯑꯥ ꯍꯂꯣ ꯑꯩꯁꯦ ꯁꯥꯇ꯭ꯔ ꯑꯃꯅꯦꯕꯀꯣ ꯍꯔꯕꯥꯔꯠ ꯁ꯭ꯀꯨꯜꯒꯤ ꯑꯗꯨ ꯂꯝꯒꯤ ꯃꯇꯥꯡꯗ ꯍꯥꯏꯐꯦꯠ ꯈꯪꯅꯤꯡꯕ ꯍꯣꯏ ꯍꯣꯏ ꯎꯝ ꯑꯩꯁꯦ ꯑꯦꯟ ꯁꯤ ꯁꯤ ꯆꯪꯉꯒ ꯑꯥꯔꯃꯤ ꯑꯣꯏꯒꯦ ꯈꯜꯂꯤꯌꯦ ꯑꯣ ꯑꯣ

ꯑꯣ ꯃꯥꯅꯤ ꯃꯥꯅꯤ ꯐꯤꯖꯤꯀꯦꯜꯕꯨꯗꯤ ꯐꯤꯠ ꯑꯣꯏꯖꯔꯦ ꯏꯁꯥꯅ ꯌꯥꯝꯅ ꯑꯦꯛꯁꯔꯁꯥꯏꯁ ꯇꯧꯗꯅ ꯈꯣꯠꯇꯅ ꯂꯥꯏꯔꯤꯛꯁꯤ ꯄꯥꯔꯤꯔꯥ ꯄꯥꯗ꯭ꯔꯤꯔꯥ ꯈꯪꯗꯔꯦꯅꯦ ꯍꯟꯗꯛꯀꯤ ꯃꯇꯥꯡꯁꯤꯗ ꯑꯧ ꯍꯣꯏ ꯍꯣꯏ ꯌꯥꯝ ꯅꯨꯡꯉꯥꯏꯖꯔꯦ ꯑꯗꯨꯗꯤ